ꯑꯍꯥꯟꯕ ꯏꯔꯣꯏꯕꯒꯤ ꯑꯣꯏꯅꯗꯤ ꯏꯔꯣꯏꯒꯗꯧꯔꯤꯕ ꯃꯤꯗꯣ ꯁ꯭ꯋꯤꯝ ꯇꯨꯞ ꯁꯤꯖꯤꯟꯅꯕ ꯑꯗꯒꯤ ꯃꯥꯗꯣ ꯁꯣꯔ ꯁꯥꯟꯅꯕ ꯈꯣꯠꯄ ꯍꯩꯕꯁꯦ ꯌꯥꯝ ꯗꯔꯀꯥꯔ ꯇꯥꯏꯌꯦ ꯁꯤ ꯑꯅꯤꯖꯦ ꯍꯩ ꯇꯥꯔꯗꯤ ꯑꯍꯥꯟꯕ ꯁꯤꯁꯦ ꯑꯗꯨꯝ ꯏꯔꯣꯏꯕꯗꯨꯒꯤ ꯑꯍꯥꯟꯕ ꯁ꯭ꯇꯦꯞꯅꯦꯅ ꯍꯥꯏꯅꯤꯡꯉꯦ